ꯍꯜꯂꯣ ꯎꯝ ꯁꯤ ꯃꯣꯔꯦ ꯑꯣꯏꯕꯤꯔꯕ꯭ꯔꯣ ꯃꯣꯔꯦꯁꯤ ꯍꯧꯖꯤꯛ ꯒꯦꯠ ꯍꯥꯡꯕ꯭ꯔꯣ ꯀꯔꯤ ꯀꯃꯥꯏꯅ ꯇꯧꯒꯦ ꯑꯗꯨ ꯂꯝꯕꯤ ꯑꯇꯣꯞꯄ ꯑꯥꯎꯠꯁꯥꯏꯗꯀꯤ ꯁꯨꯝ ꯆꯪꯐꯝꯗꯤ ꯂꯩꯕ꯭ꯔꯣꯕ ꯎꯝ ꯑꯗꯨ ꯄꯣꯠ ꯆꯩꯁꯤ ꯃꯣꯏꯒꯤ ꯃꯣꯔꯦꯗꯗꯤ ꯇꯥꯡꯕ꯭ꯔꯣ ꯍꯣꯡꯕ꯭ꯔꯣ ꯀꯔꯤ ꯀꯃꯥꯏꯅ ꯄꯣꯠꯁꯤ ꯂꯩꯒꯦ ꯃꯃꯟꯁꯦ ꯕ꯭ꯂꯥꯡꯀꯦꯠ ꯀꯨꯝꯕꯁꯦ ꯇꯥꯡꯕ꯭ꯔꯣ ꯍꯣꯡꯕ꯭ꯔꯣ ꯑꯗꯨꯒꯨꯝꯕꯒ ꯈꯤꯇꯪ ꯄꯥꯝꯕ ꯌꯦꯡꯅꯤꯡꯕ ꯑꯗꯨꯗꯤ ꯃꯣꯔꯦꯗ ꯆꯪꯕ ꯒꯦꯠ ꯍꯥꯡꯉꯒ ꯆꯪꯕ ꯌꯥꯏ ꯍꯥꯡꯗ꯭ꯔꯗꯤ ꯆꯪꯕ ꯌꯥꯗꯦ ꯑꯗꯨꯗꯤ ꯑꯩꯈꯣꯏꯅ ꯄꯥꯁ ꯄꯥꯏꯔꯒꯗꯤ ꯑꯩꯈꯣꯏꯅ ꯑꯗꯨꯝ ꯆꯪꯕ ꯌꯥꯒꯅꯤ ꯌꯥꯒꯗ꯭ꯔꯣ ꯌꯥꯔꯣꯏꯗ꯭ꯔꯣ ꯑꯗꯣ ꯑꯗꯨꯝ ꯏꯁꯥꯁꯤ ꯄꯥꯁ ꯄꯥꯏꯔꯒꯗꯤ ꯑꯣ ꯑꯩ ꯄꯣꯠ ꯆꯩ ꯈꯔ ꯂꯩꯒꯦ ꯇꯧꯕꯅꯦꯕ ꯕ꯭ꯂꯥꯡꯀꯦꯠ ꯀꯨꯝꯕ ꯑꯗꯒꯤ ꯇꯥꯡꯕ ꯍꯣꯡꯕꯁꯤ ꯃꯐꯝꯗꯨꯁꯨ ꯇꯥꯡꯕ꯭ꯔꯥ ꯍꯣꯡꯕ꯭ꯔꯣ ꯌꯥꯟꯗꯕꯁꯨ ꯂꯩ ꯁꯦꯠꯅ ꯆꯥꯅꯕ ꯑꯩꯈꯣꯏꯗꯤ ꯂꯝ ꯑꯔꯥꯞꯄ ꯂꯥꯛꯄꯅꯤꯅ ꯃꯐꯝ ꯂꯩꯐꯝ ꯆꯥꯐꯝ ꯑꯦꯔꯦꯟꯁ ꯀꯔꯤ ꯀꯔꯤ ꯑꯗꯨꯗ ꯂꯣꯏꯅ ꯐꯪꯒꯗ꯭ꯔꯣꯕ ꯍꯣꯏ ꯑꯗꯨꯗꯤ ꯐꯔꯦ ꯐꯔꯦ ꯌꯥꯝ ꯐꯔꯦ ꯑꯩꯈꯣꯏ ꯑꯗꯨꯝ ꯅꯣꯡꯃ ꯂꯥꯛꯑꯒ ꯑꯗꯨꯝ ꯀꯧꯗꯧꯔꯒ ꯄꯥꯁ ꯄꯥꯏꯔꯒ ꯀꯩꯗꯧꯔꯒꯦ ꯌꯦꯡꯂꯒꯦ ꯑꯗ ꯑꯩ ꯀꯩꯅꯣ ꯐꯤꯒꯨꯝꯕ ꯁꯥꯟꯒꯨꯝꯕ ꯑꯗꯒꯤ ꯐꯖ ꯐꯖꯕꯗꯤ ꯑꯗꯨꯃ ꯀꯩꯗꯧꯔꯝꯃꯅꯤꯀꯣ ꯃꯣꯔꯦꯅꯤꯅ ꯑꯊꯥ ꯑꯔꯥꯛꯁꯤ ꯂꯩꯔꯝꯃꯅꯦꯕ ꯑꯣ ꯐꯔꯦ ꯐꯔꯦ ꯑꯗꯨꯗꯤ